ꯑꯩꯒꯤ ꯈ꯭ꯋꯥꯏꯗꯒꯤ ꯈꯣꯏꯗꯥꯖꯕ ꯃꯁꯥꯟꯅ ꯑꯁꯤ ꯐꯨꯠꯕꯣꯜꯅꯤ ꯑꯩꯅ ꯐꯨꯠꯕꯣꯜ ꯑꯁꯤ ꯈꯣꯏꯗꯥꯖꯔꯤꯕꯒꯤ ꯃꯔꯝꯗꯤ ꯐꯨꯠꯕꯣꯜ ꯁꯥꯟꯅꯕꯅ ꯋꯥꯈꯜ ꯂꯩꯅꯥ ꯋꯥꯈꯜ ꯂꯩꯅꯥꯗꯒꯤ ꯐꯍꯜꯂꯤ ꯍꯛꯆꯥꯡ ꯐꯍꯜꯂꯤ ꯆꯍꯤ ꯌꯥꯝꯈꯠꯂꯛꯄꯒꯤ ꯃꯇꯨꯡꯏꯟꯅ ꯋꯦꯠ ꯍꯟꯊꯕꯗꯁꯨ ꯃꯇꯦꯡ ꯄꯥꯡꯍꯜꯂꯤ ꯑꯗꯨꯗꯒꯤ